ꯑꯩꯈꯣꯏ ꯃꯅꯨꯄꯨꯔꯤ ꯂꯣꯜ ꯑꯁꯤ ꯉꯥꯛꯇꯨꯅ ꯊꯝꯕ ꯍꯥꯏꯕꯁꯤ ꯑꯩꯈꯣꯏ ꯃꯅꯤꯄꯨꯔꯤ ꯃꯆꯥ ꯑꯃ ꯑꯣꯏꯅ ꯇꯪꯉꯥꯏ ꯐꯥꯗꯕꯅꯤ ꯃꯔꯝ ꯑꯗꯨꯅ ꯄꯤꯛꯂꯤꯕ ꯑꯉꯥꯡ ꯃꯆꯥꯗꯒꯤ ꯍꯧꯔꯒ ꯄꯤ ꯄ ꯑꯥꯏꯁ ꯗꯤ ꯂꯦꯚꯦꯜ ꯐꯥꯎꯕ ꯁꯕꯖꯦꯛ ꯑꯁꯤꯕꯨ ꯀꯝꯄꯜꯁꯔꯤ ꯍꯥꯞꯄꯤꯒꯗꯕꯅꯤ ꯃꯔꯝ ꯑꯗꯨꯅ ꯃꯇꯝ ꯃꯇꯝꯒꯤ ꯑꯣꯏꯕ ꯀꯝꯄꯤꯇꯤꯁꯟ ꯁꯤꯟꯗꯨꯅ ꯁꯕꯖꯦꯛ ꯑꯁꯤꯕꯨ ꯌꯣꯛꯈꯠꯄꯤꯒꯗꯕꯅꯤ ꯏꯔꯤꯕ ꯁꯕꯖꯦꯛ ꯑꯁꯤꯕꯨ ꯏꯔꯤꯕ ꯀꯕꯤꯁꯤꯡꯕꯨ ꯐꯖꯅ ꯌꯣꯛꯈꯠꯀꯗꯕꯅꯤ ꯒꯚꯔꯃꯦꯟꯀꯤ ꯁꯥꯏꯗꯇꯒꯤ ꯃꯈꯣꯏꯒꯤ ꯃꯤꯠꯌꯦꯡ ꯆꯪꯍꯟꯒꯗꯕꯅꯤ ꯃꯔꯝ ꯑꯗꯨꯅ ꯁꯕꯖꯦꯛ ꯑꯁꯤꯕꯨ ꯃꯇꯝ ꯆꯨꯞꯄꯒꯤ ꯑꯣꯏꯅ ꯍꯥꯞꯀꯗꯕꯅꯤ